ꯍꯋꯥꯏ ꯍꯪꯒꯥꯝ ꯀꯣꯕꯤ ꯏꯁꯀ꯭ꯋꯥꯁ ꯆꯅꯝ ꯅꯥꯀꯨꯞꯄꯤ ꯌꯦꯟꯗꯦꯝ ꯁꯣꯏꯕꯨꯝ ꯆꯅꯝ ꯆꯥꯛꯍꯥꯎ ꯉꯥ ꯏꯔꯣꯟꯕ ꯀꯥꯡꯁꯣꯏ ꯌꯣꯡꯆꯥꯛ ꯊꯕꯤ ꯑꯥꯂꯨ ꯈꯥꯃꯦꯟ ꯈꯣꯡꯗ꯭ꯔꯨꯝ ꯃꯥꯏꯔꯦꯟ ꯃꯣꯇꯣꯔ ꯐꯗꯤꯒꯣꯝ ꯍꯩꯅꯧ ꯂꯐꯣꯏ ꯌꯦꯔꯨꯝ ꯇꯤꯜꯍꯧ ꯑꯣꯛꯁꯥ ꯍꯩꯅꯧ ꯊꯔꯣꯏ ꯁꯪꯒꯣꯝ